ꯚꯥꯔꯠꯀꯤ ꯃꯤꯌꯥꯝꯅ ꯄꯥꯝꯅꯕ ꯌꯣꯒ ꯒꯨꯔꯨꯒꯤ ꯃꯃꯤꯡꯗꯤ ꯁꯣꯃꯤ ꯁꯤꯕꯅꯟꯗ ꯁꯔꯠꯁ꯭ꯋꯁꯇꯤ ꯃꯍꯥꯛꯅ ꯇꯧꯕ ꯌꯣꯒ ꯈꯨꯗꯤꯡꯃꯛꯁꯦ ꯑꯩ ꯂꯣꯏꯅ ꯄꯥꯝꯖꯩ ꯑꯗꯨꯛꯀꯤ ꯃꯇꯤꯛ ꯃꯍꯥꯛꯀꯤ ꯌꯣꯒꯥ ꯈꯨꯗꯤꯡꯃꯛ ꯂꯣꯏꯅ ꯑꯩꯅꯁꯨ ꯄꯥꯝꯅ ꯌꯥꯎꯖꯩ ꯃꯍꯥꯛꯀꯤ ꯃꯍꯥꯛꯅ ꯌꯣꯒꯥ ꯇꯧꯕ ꯇꯝꯕꯤꯕ ꯀꯌꯥ ꯑꯁꯤꯅ ꯍꯛꯆꯥꯡꯒꯤ ꯑꯣꯏꯕ ꯀꯌꯥꯠ ꯀꯌꯥꯕꯨꯁꯨ ꯅꯨꯡꯉꯥꯏꯍꯜꯂꯤ ꯑꯗꯨꯛꯀꯤ ꯃꯇꯤꯛ ꯍꯛꯆꯥꯡꯗꯁꯨ ꯐꯅ ꯊꯝꯃꯤ ꯑꯗꯨꯛꯀꯤ ꯃꯇꯤꯛ ꯌꯥꯝꯅ ꯅꯨꯡꯉꯥꯏ ꯍꯛꯆꯥꯡꯕꯨ ꯌꯥꯝꯅ ꯅꯨꯡꯉꯥꯏꯍꯟꯂꯤ